ꯍꯜꯂꯣ ꯁꯤ ꯑꯥ ꯅꯪꯁꯦ ꯑꯥ ꯍꯜꯂꯣ ꯁꯔꯥꯅꯤꯀꯣ ꯎꯝ ꯅꯪ ꯅꯪ ꯅꯪ ꯉꯔꯥꯡ ꯑꯜꯇ꯭ꯔꯥ ꯁꯥꯎꯟ ꯂꯥꯛꯑꯦꯀꯣ ꯐꯨꯜ ꯑꯥ ꯐꯨꯜ ꯑꯦꯞꯗꯣꯃꯦꯟ ꯌꯨ ꯑꯦꯁ ꯖꯤ ꯂꯧꯋꯦꯀꯣ ꯉꯔꯥꯡꯅ ꯅꯪ ꯅꯪꯅꯦꯀꯣ ꯑꯥ ꯑꯥ ꯑꯗꯨ ꯅꯪꯒꯤ ꯔꯤꯖꯜ ꯉꯁꯤ ꯉꯁꯤ ꯉꯁꯤ ꯔꯤꯄꯣꯔꯠ ꯊꯣꯛꯈ꯭ꯔꯦ ꯍꯥꯏꯕ ꯑꯗꯨ ꯍꯥꯏꯕꯤꯒꯦ ꯍꯥꯏꯅꯀꯣ ꯑꯥ ꯔꯤꯄꯣꯔꯠꯁꯦ ꯅꯪꯒꯤ ꯔꯤꯄꯣꯔꯠ ꯔꯤꯖꯜꯁꯦ ꯈꯔ ꯍꯥꯏꯕꯤꯒꯦ ꯍꯥꯏꯅ ꯑꯩ ꯀꯣꯜ ꯀꯩꯅꯣ ꯇꯧꯕꯅꯦ ꯑꯥ ꯑꯗꯨ ꯅꯪꯒꯤꯁꯦ ꯅꯪꯒꯤ ꯑꯜꯇ꯭ꯔꯥ ꯁꯥꯎꯟꯁꯦ ꯌꯨꯇꯦꯔꯁꯀꯤꯅꯤꯀꯣ ꯎꯝ ꯎꯝ ꯌꯨꯇꯦꯔꯁꯁꯦ ꯌꯨꯇꯦꯔꯁꯁꯦ ꯅꯪꯒꯤ ꯌꯨꯇꯦꯔꯁꯁꯦ ꯅꯪ ꯔꯤꯄꯣꯔꯠꯀꯤ ꯃꯇꯨꯡ ꯏꯟꯅꯗꯤ ꯃꯜꯇꯤꯄꯜ ꯁꯤꯁ ꯂꯩꯔꯦꯀꯣ ꯑꯥ ꯃꯜꯇꯤꯄꯜ ꯁꯤꯁꯁꯨ ꯂꯩꯌꯦ ꯑꯗꯨꯒ ꯅꯪ ꯐꯨꯜ ꯑꯦꯞꯗꯣꯃꯦꯟꯗꯅ ꯐꯦꯠꯇꯤ ꯂꯤꯕꯔꯁꯨ ꯂꯩꯔꯦ ꯑꯗꯨ ꯅꯪꯁꯦ ꯑꯥ ꯅꯪ ꯅꯥꯕꯁꯦ ꯂꯣꯋꯔ ꯂꯣꯋꯔ ꯑꯦꯞꯗꯣꯃꯦꯟꯗ ꯅꯥꯕꯀꯣ ꯑꯥ ꯂꯣꯋꯔ ꯑꯦꯞꯗꯣꯃꯦꯟꯗ ꯀꯣ ꯑꯗꯣ ꯃꯦꯟꯁꯇꯤ ꯇꯧꯔꯤꯕ꯭ꯔꯥ ꯍꯣꯏ ꯀꯣ ꯑꯥ ꯎꯝ ꯑꯗꯨ ꯅꯍꯥꯟ ꯅꯪ ꯑꯣꯄꯦꯔꯦꯁꯟ ꯑꯣꯄꯔꯦꯁꯟ ꯇꯧꯕ꯭ꯔꯥ ꯇꯧꯗꯦ ꯀꯣ ꯑꯥ ꯃꯜꯇꯤꯄꯜ ꯁꯤꯁꯀꯤ ꯁꯤꯁ ꯂꯩꯕꯒꯤ ꯅꯪꯒꯤ ꯑꯅꯥꯕꯁꯦ ꯃꯜꯇꯤꯄꯜ ꯁꯤꯁ ꯂꯩꯕꯒꯤ ꯍꯦꯛ ꯍꯦꯛ ꯅꯥꯕ ꯑꯗꯨꯒ ꯃꯔꯛꯇ ꯃꯜꯇꯤꯄꯜ ꯁꯤꯁꯀꯤ ꯅꯨꯡꯇꯤ ꯅꯥꯕꯁꯨ ꯅꯠꯇꯕꯀꯣ ꯃꯔꯛꯇ ꯆꯥꯎꯈꯠꯄ ꯆꯥꯎꯈꯠꯄ ꯃꯇꯝꯗ ꯍꯦꯟꯅ ꯅꯥꯕ ꯄꯣꯝꯕꯗꯀꯣ ꯑꯗꯨꯒ ꯑꯥ ꯃꯔꯛꯇꯗꯤ ꯁꯤꯁꯁꯦ ꯄꯤꯛꯁꯤꯟꯕ ꯀꯣ ꯑꯗꯨ ꯃꯇꯝꯗꯤ ꯀꯌꯥ ꯅꯥꯗꯕꯅꯤ ꯑꯥ ꯑꯗꯨꯅ ꯅꯪ ꯔꯤꯄꯣꯔꯠꯁꯦ ꯇꯧꯔꯒ ꯑꯃꯨꯛꯀ ꯗꯣꯛꯇꯔꯗ ꯎꯠꯄ ꯆꯠꯂꯣꯀꯣ ꯑꯥ ꯍꯌꯦꯡꯒꯨꯝꯕ ꯍꯌꯦꯡ ꯑꯌꯨꯛꯇ ꯗꯣꯛꯇꯔ ꯂꯩꯒꯅꯤ ꯅꯪꯒꯤ ꯔꯤꯄꯣꯔꯠꯁꯦ ꯑꯁꯤꯗ ꯂꯥꯛꯂꯒ ꯉꯁꯤꯁꯨ ꯂꯧꯕ ꯂꯥꯛꯄ ꯌꯥꯏ ꯑꯗꯨꯕꯨ ꯑꯗꯨ ꯅꯪꯅ ꯂꯧꯔꯒ ꯗꯣꯛꯇꯔꯗ ꯎꯠꯂꯣꯀꯣ ꯗꯣꯛꯇꯔꯅ ꯍꯤꯗꯥꯛꯀꯨꯝꯕ ꯀꯔꯤ ꯇꯧꯒꯗꯕ꯭ꯔꯥ ꯑꯗꯨꯒ ꯅꯪꯒꯤ ꯃꯜꯇꯤꯄꯜ ꯁꯤꯁꯁꯦ ꯑꯆꯧꯕꯁꯨ ꯈꯔ ꯂꯩꯕ ꯃꯥꯜꯂꯦ ꯁꯤꯁꯁꯦꯀꯣ ꯁꯤꯁꯁꯦꯀꯣ ꯍꯥꯏꯕ꯭ꯔꯤꯠꯀꯨꯝꯕꯁꯨ ꯂꯩꯕ ꯃꯥꯜꯂꯦ ꯀꯣ ꯑꯥ ꯑꯥ ꯑꯥ ꯑꯗꯨꯗꯤ ꯍꯌꯦꯡ ꯂꯥꯛꯑꯣ ꯀꯣ ꯌꯥꯔꯦ ꯌꯥꯔꯦ ꯑꯥ ꯊꯝꯃꯦ